ꯈꯨꯠꯅ ꯂꯣꯟꯕ ꯐꯤ ꯑꯁꯤ ꯀꯩꯊꯦꯜꯗꯒꯤꯀꯣ ꯔꯦꯗꯤꯃꯦꯠ ꯐꯤꯁꯤꯡꯗꯒꯤ ꯈꯦꯠꯅꯕꯁꯦ ꯌꯥꯝ ꯊꯤꯅ ꯈꯦꯠꯅꯈ꯭ꯔꯦ ꯀꯣ ꯈꯨꯠꯅ ꯂꯣꯟꯕꯁꯤꯅ ꯃꯌꯦꯛꯁꯦ ꯍꯦꯛ ꯌꯦꯡꯕꯗ ꯗꯪ ꯗꯪ ꯆꯣꯡꯊꯣꯛꯑꯦ ꯑꯗꯣ ꯔꯦꯗꯤꯃꯦꯠꯇꯤ ꯐꯅ ꯈꯨꯠꯀꯤ ꯐꯤꯁꯦ ꯃꯇꯧ ꯇꯝꯃꯒ ꯐꯅꯌꯥꯝ ꯄꯨꯊꯣꯛꯑꯒꯁꯨ ꯃꯥꯗꯤ ꯈꯨꯠꯀꯤ ꯂꯣꯟꯕꯒꯤ ꯐꯤꯗꯣ ꯑꯗꯨꯃꯥꯏꯅ ꯐꯖꯕ ꯉꯝꯗꯦ ꯉꯥꯏꯍꯥꯛꯇꯪꯒꯤ ꯑꯣꯏꯕ ꯍꯦꯛ ꯌꯦꯡꯕꯗꯗꯤ ꯐꯖꯕ ꯑꯗꯣ ꯁꯨꯝ ꯁꯨꯔꯛ ꯈꯣꯠꯂꯛꯄ ꯑꯣꯏꯔꯣ ꯃꯆꯨ ꯁꯤꯗꯗꯅ ꯇꯧꯕ ꯈꯣꯠꯄ ꯌꯥꯎꯋꯦ ꯑꯗꯣ ꯈꯨꯠꯀꯤ ꯑꯣꯏꯕꯗꯤ ꯏꯁꯥꯅ ꯁꯤꯃꯆꯨꯁꯦ ꯁꯤꯒꯤ ꯐꯤꯁꯤꯗ ꯁꯤꯒꯤ ꯂꯩꯁꯦ ꯁꯥꯠꯂꯒꯗꯤ ꯍꯦꯟꯅ ꯐꯖꯒꯤ ꯍꯥꯏꯕꯗꯨꯒꯤ ꯐꯤꯗꯣ ꯐꯖꯕ ꯃꯑꯣꯡꯗ ꯁꯦꯝꯅꯤꯡꯕ ꯃꯑꯣꯡꯗ ꯑꯩꯈꯣꯏꯅ ꯁꯦꯝꯕ ꯌꯥꯏ ꯈꯨꯠꯅ ꯂꯣꯟꯕ ꯐꯤꯁꯤꯗꯗꯤ ꯑꯗꯨꯒ ꯔꯦꯗꯤꯃꯦꯠꯇꯗꯤ ꯃꯣꯏꯅ ꯌꯦꯛꯏꯕ ꯑꯣꯏ ꯄ꯭ꯔꯤꯟ ꯇꯧꯔꯕꯤ ꯃꯌꯦꯛꯇꯣ ꯑꯗꯨꯇꯪ ꯁꯤ ꯁꯤꯈꯤꯇꯪ ꯁꯤ ꯁꯥꯠꯂꯝꯃꯗꯤ ꯐꯖꯅꯤꯒꯅ ꯈꯟꯖꯔꯒꯁꯨ ꯁꯦꯝꯗꯣꯛ ꯈꯣꯠꯇꯣꯛꯄ ꯌꯥꯗꯦ ꯃꯁꯥꯅ ꯄ꯭ꯔꯤꯟ ꯇꯧꯔꯒ ꯂꯥꯛꯆꯔꯕꯅꯤ ꯑꯗꯨ ꯔꯦꯗꯤꯃꯦꯠꯀꯤ ꯐꯤꯁꯤꯡꯒꯤ ꯄꯥꯛꯇꯛꯅꯅ ꯌꯣꯟꯅꯔꯕꯁꯨꯀꯣ ꯈꯨꯠꯀꯤ ꯂꯣꯟꯕ ꯐꯤꯁꯤꯅ ꯍꯦꯟꯅ ꯃꯒꯨꯜ ꯂꯩ ꯍꯥꯏꯅ ꯂꯧꯔꯤꯕꯒꯤ ꯃꯔꯝ ꯍꯥꯏꯇꯥꯔꯒꯗꯤ ꯑꯩꯒꯤ ꯑꯣꯏꯕ ꯑꯣꯏꯅ ꯍꯥꯏꯖꯔꯒꯗꯤ ꯈꯨꯠꯅ ꯑꯣꯏꯕ ꯂꯣꯟꯕ ꯐꯤꯁꯤꯡꯗꯤ ꯍꯣꯏ ꯃꯇꯝꯕꯨꯗꯤ ꯈꯔ ꯆꯪꯉꯦ ꯆꯪꯇꯥꯔꯒꯁꯨ ꯑꯩꯈꯣꯏꯅ ꯑꯦ ꯁꯤꯗꯤ ꯍꯥꯏꯔꯤꯕ ꯐꯤꯁꯤꯗ ꯂꯩꯃꯠꯇ ꯁꯥꯠꯀꯦꯕꯨ ꯑꯣꯏꯔꯣ ꯈꯣꯏꯁꯦ ꯌꯥꯎꯍꯟꯒꯦꯕꯨ ꯍꯥꯏꯔꯣ ꯃꯣꯔꯥ ꯍꯥꯞꯆꯤꯟꯒꯦꯕꯨ ꯍꯥꯏꯔꯣ ꯑꯦ ꯁꯤꯒꯤ ꯃꯄꯥꯟꯁꯦ ꯍꯪꯒꯝꯄꯥꯟ ꯑꯣꯏꯇꯥꯔꯗꯤ ꯂꯩꯁꯦ ꯀꯔꯝꯕ ꯃꯆꯨ ꯁꯥꯠꯂꯒ ꯐꯖꯅꯤ ꯍꯥꯏꯕꯁꯦ ꯑꯩꯈꯣꯏ ꯂꯣꯟꯖꯔꯤꯕ ꯐꯤꯁꯦ ꯑꯩꯈꯣꯏ ꯏꯁꯥꯅ ꯁꯥꯖꯕ ꯑꯣꯏꯕꯅꯤꯅ ꯑꯩꯈꯣꯏ ꯏꯁꯥꯅ ꯑꯗꯨꯝ ꯈꯪꯖꯩ ꯑꯗꯣ ꯉꯁꯤꯒꯤ ꯐꯖꯕꯁꯦ ꯔꯦꯗꯤꯃꯦꯠ ꯐꯅ ꯌꯥꯝꯅ ꯄꯨꯊꯣꯛꯑꯒ ꯈꯨꯠꯀꯤꯗ ꯐꯅ ꯌꯥꯝꯅ ꯃꯇꯧ ꯇꯝꯂꯒ ꯄꯨꯊꯣꯛꯑꯒꯁꯨ ꯈꯨꯠꯅ ꯂꯣꯟꯕ ꯐꯤꯁꯤꯅ ꯍꯦꯟꯅ ꯃꯒꯨꯟ ꯂꯩ ꯍꯥꯏꯅ ꯂꯧꯖꯩ ꯑꯩꯒꯤ ꯑꯣꯏꯕ ꯃꯣꯠꯇ